ꯑꯩꯈꯣꯏꯒꯤ ꯌꯨꯝꯒꯤ ꯁꯍꯔꯗ ꯑꯩꯅ ꯈ꯭ꯋꯥꯏꯗꯩ ꯄꯥꯝꯕ ꯈꯔꯗꯪ ꯍꯥꯏꯔꯕꯗꯤ ꯕꯦꯡ ꯕꯦꯡ ꯍꯥꯡꯉꯛꯄ ꯁ꯭ꯀꯨꯜ ꯂꯩꯔꯛꯄ ꯑꯗꯨꯒ ꯃꯥꯔꯀꯦꯠ ꯐꯖꯅ ꯃꯇꯤꯛ ꯆꯥꯅ ꯂꯩꯕ ꯑꯁꯤꯅꯦ ꯃꯔꯝꯗꯤ ꯕꯦꯡ ꯂꯩꯕꯁꯤꯅ ꯑꯩꯈꯣꯏꯅ ꯈꯨꯗꯝ ꯑꯣꯏꯅ ꯍꯥꯏꯔꯕꯗ ꯁ꯭ꯀꯨꯜꯒꯤ ꯁ꯭ꯀꯣꯂꯥꯔꯁꯤꯞꯇꯪ ꯊꯥꯔꯁꯨ ꯑꯦꯛꯀꯥꯎꯟ ꯍꯥꯡꯗꯕ ꯌꯥꯗꯦ ꯁꯤ ꯑꯂꯥꯞ ꯑꯂꯥꯞꯄꯗ ꯆꯠꯇ꯭ꯔꯁꯨ ꯑꯗꯨꯝ ꯅꯛꯅ ꯂꯩꯔꯕꯅꯤꯅ ꯑꯦꯀꯥꯎꯟ ꯁꯠ ꯁꯠ ꯂꯥꯏꯅ ꯍꯥꯡꯕ ꯌꯥꯔꯦ ꯑꯗꯒꯤ ꯁ꯭ꯀꯨꯜ ꯂꯩꯕꯒꯤ ꯅꯨꯡꯉꯥꯏꯕꯁꯤꯅ ꯑꯄꯤꯛ ꯑꯄꯤꯛꯄ ꯑꯉꯥꯡꯁꯤꯡ ꯑꯇꯣꯞꯄ ꯃꯐꯝꯗ ꯊꯥꯗ꯭ꯔꯕꯁꯨ ꯂꯩꯀꯥꯏ ꯅꯛꯅ ꯂꯩꯅꯔꯕꯅꯤꯅ ꯑꯗꯨꯝ ꯃꯐꯝꯁꯤꯗ ꯇꯝꯍꯟꯕ ꯌꯥꯔꯦ ꯑꯗꯒꯤ ꯃꯥꯔꯀꯦꯠ ꯂꯩꯕꯩ ꯅꯨꯡꯉꯥꯏꯕꯁꯤꯅ ꯑꯩꯈꯣꯏꯅ ꯑꯇꯣꯞ ꯑꯇꯣꯞꯄ ꯃꯐꯝꯗ ꯂꯥꯞꯅ ꯗ꯭ꯔꯦꯁ ꯂꯩꯕ ꯑꯣꯏꯔꯣ ꯑꯗꯒꯤ ꯑꯩꯈꯣꯏꯅ ꯑꯄꯥꯝꯕ ꯑꯝꯇꯪ ꯂꯩꯅꯤꯡꯉꯛꯄꯗ ꯑꯇꯣꯞꯄꯗ ꯆꯠꯇ꯭ꯔꯕꯁꯨ ꯅꯛꯅ ꯂꯩꯅꯔꯕꯅꯤꯅ ꯍꯧꯖꯤꯛꯇꯤ ꯃꯥꯔꯀꯦꯠꯇ ꯐꯪꯗꯕ ꯄꯣꯠꯁꯨ ꯑꯝꯇ ꯂꯩꯇ꯭ꯔꯦ ꯑꯗꯨꯅ ꯃꯔꯝ ꯑꯣꯏꯔꯒ ꯌꯥꯝ ꯅꯨꯡꯉꯥꯏꯖꯩꯌꯦ ꯁꯤꯁꯤꯡꯁꯦ ꯍꯥꯏꯅꯤꯡꯉꯦ